ꯍꯜꯂꯣ ꯑꯥ ꯑꯥꯎ ꯃꯥꯟꯅꯦ ꯃꯥꯟꯅꯦ ꯑꯦ ꯍꯧꯖꯤꯛꯀꯥꯟꯗꯣ ꯁꯨꯃꯥꯏꯅ ꯇꯧꯕꯅꯦ ꯄꯣꯠ ꯑꯩꯅ ꯅꯍꯥꯟ ꯀꯛꯈꯤꯕ ꯄꯣꯠꯇꯨ ꯑꯗꯨꯒ ꯑꯩꯅ ꯃꯤꯁꯣꯗꯒꯤ ꯀꯛꯈꯤꯕ ꯄꯣꯠꯇꯨ ꯑꯗꯨꯒ ꯊꯨꯡꯉꯕꯗꯣ ꯑꯗꯨꯒ ꯃꯥꯟꯅꯗ꯭ꯔꯕ ꯑꯗꯨꯅ ꯑꯩꯅ ꯄꯣꯠꯇꯨ ꯁꯨꯝ ꯁꯣꯏꯅꯔꯕꯅꯤꯅ ꯔꯤꯇꯔꯟ ꯇꯧꯒꯦ ꯇꯧꯕꯩꯅꯦ ꯄꯣꯠꯁꯦ ꯑꯥ ꯆꯦꯟꯒꯅꯤ ꯑꯃ ꯀ꯭ꯋꯥꯂꯤꯇꯤꯁꯤꯗꯤ ꯈꯔ ꯐꯕ ꯋꯥꯠꯂꯦꯕꯀꯣ ꯑꯗꯒꯤ ꯀꯩꯅꯣ ꯑꯩꯅ ꯀꯛꯈꯤꯕ ꯄꯣꯠꯇꯣ ꯑꯗꯨꯒꯁꯨ ꯑꯩꯈꯣꯏ ꯏꯑꯣꯟ ꯑꯣꯟꯅꯒꯨꯝ ꯇꯧꯕ ꯑꯥ ꯑꯩꯅ ꯈꯣꯡꯒ꯭ꯔꯥꯎ ꯑꯃ ꯇꯞꯄꯅꯦꯕ ꯑꯗꯣ ꯈꯣꯡꯒ꯭ꯔꯥꯎꯗꯨ ꯇꯞꯄꯒ ꯃꯥꯏ ꯈꯣꯡꯒ꯭ꯔꯥꯎꯗꯁꯨ ꯃꯆꯥ ꯑꯣꯏꯅ ꯂꯥꯛꯁꯤꯜꯂꯦꯕ ꯑꯩꯉꯣꯟꯗ ꯁꯦꯠꯇꯣ ꯄꯣꯠꯇꯣ ꯑꯗꯨꯅ ꯑꯗꯨ ꯍꯟꯗ꯭ꯔꯥꯗ ꯌꯥꯔꯣꯏꯗꯣꯏꯕ ꯃꯆꯨꯗꯨꯁꯨ ꯈꯦꯠꯅꯩ ꯑꯪ

ꯑꯣ ꯍꯟꯂꯛꯀꯅꯦꯕ

ꯑꯣ ꯍꯣꯜ ꯀꯩꯅꯣꯗꯣ ꯆꯌꯣꯜ ꯑꯃ ꯉꯥꯏꯕꯗꯣ ꯑꯗꯣ ꯑꯗꯨꯝ ꯉꯥꯏꯕꯗꯨꯒ ꯑꯩꯒꯤ ꯄꯣꯠꯇꯨꯒꯗꯤ ꯑꯗꯨꯝ ꯀꯛꯁꯤꯟꯅꯕꯗ ꯌꯥꯗꯦꯕꯀꯣ ꯌꯥꯗꯦ ꯑꯣ ꯑꯗꯨ ꯑꯣꯏꯗꯤ ꯑꯩꯅ ꯍꯧꯖꯤꯛ ꯑꯃ ꯀꯛꯑꯦꯅ ꯑꯗꯨꯏꯇꯥꯔꯗꯤ ꯑꯃꯗꯨꯒꯤ ꯄꯩꯁꯥ ꯑꯗꯨꯝ ꯄꯤꯗꯣꯏꯕ ꯑꯗꯨꯒꯤꯅ ꯍꯥꯟꯅꯒꯤꯗꯨꯅ ꯍꯟꯂꯛꯄ ꯉꯥꯏꯔꯒ ꯑꯣ ꯑꯗꯣ ꯑꯩ ꯀꯩꯅꯣꯝꯇ ꯍꯪꯖꯒꯦꯅ ꯁꯤꯒꯤ ꯄꯣꯠꯁꯦ ꯑꯩ ꯁꯨꯃꯥꯏꯅ ꯁꯨꯝ ꯀꯛꯑꯒ ꯃꯃꯥꯡꯗꯁꯨ ꯑꯃꯨꯛ ꯊꯣꯛꯈ꯭ꯔꯦꯕ ꯑꯗꯨꯃꯥꯏꯅ ꯍꯦꯛꯇ ꯑꯣꯟꯅꯅ ꯂꯥꯛꯄ ꯁꯤꯁꯦ ꯀꯔꯤꯒꯤ ꯑꯣꯏꯔꯤꯖꯥꯠꯅꯣ

ꯑꯣ ꯑꯣ ꯑꯥ ꯑꯥꯎ ꯑꯣ ꯁꯣꯝꯗ ꯑꯩꯗꯤ ꯁꯥꯔ ꯀꯩꯗꯧꯗꯧ ꯑꯣ ꯍꯣꯏ ꯑꯝꯇ ꯍꯥꯏꯕꯤꯌꯣ ꯑꯁ ꯑꯩꯒꯤꯗꯤ ꯀꯩꯗꯧꯗꯣꯏꯅꯣ ꯁꯥꯏꯖꯁꯨ ꯈꯦꯠꯇꯅꯔꯦ ꯃꯥꯆꯨꯁꯨ ꯈꯦꯠꯅꯔꯦꯗ ꯀ꯭ꯋꯥꯂꯤꯇꯤꯗꯨꯁꯨ ꯈꯦꯠꯅꯔꯦ ꯑꯗꯨꯅ ꯈꯔ ꯁꯥꯎꯅꯤꯡꯕꯅꯦ ꯍꯟꯗꯛꯁꯦ ꯑꯗꯨꯅ ꯑꯩꯅ ꯅꯣꯏ ꯃꯤ ꯃꯈꯩ ꯍꯦꯛ ꯂꯥꯛꯄꯒ ꯍꯥꯏꯒꯦꯅ ꯉꯥꯏꯔꯤꯕꯅꯦ

ꯍꯣꯏ ꯍꯣꯏ ꯈꯔ ꯁꯣꯏꯗꯅꯤꯡꯉꯥꯏ ꯍꯥꯏꯕꯤꯌꯣ ꯑꯗꯣ ꯃꯊꯪꯒꯤ ꯄꯣꯠꯇꯣ ꯑꯗꯨꯗꯤ ꯑꯩꯅ ꯉꯁꯤ ꯑꯩ ꯉꯁꯤ ꯃꯛꯇꯤ ꯐꯪꯉꯥꯔꯣꯏꯕ ꯑꯗꯣ ꯍꯌꯦꯡ ꯃꯨꯛꯇꯤ ꯀꯛꯑꯒꯦ ꯑꯗꯨ ꯀꯛꯄ ꯑꯗꯨ ꯀꯔꯝ ꯀꯥꯟꯗꯗꯤ ꯌꯧꯔꯛꯀꯅꯤ ꯑꯗꯨꯒꯤ ꯊꯨꯡꯉꯥ ꯀꯥꯟꯗꯣ ꯑꯗꯨꯗ ꯍꯧꯖꯤꯛꯀꯤ ꯄꯩꯁꯥ ꯌꯧꯔ ꯌꯧꯔ ꯀꯥꯟ ꯄꯤꯕꯗꯣ ꯑꯗꯣ ꯑꯗꯨꯝ ꯇꯧ ꯌꯥꯗꯣꯏ ꯅꯠꯇ꯭ꯔꯥ ꯑꯗꯨꯁꯨ ꯑꯩ ꯈꯪꯗꯕꯩ ꯍꯪꯕ ꯑꯥ ꯍꯣ ꯑꯗꯣ ꯑꯩ ꯍꯣꯏ ꯍꯣꯏ ꯍꯣꯏ ꯊꯥꯒꯠꯄꯤꯔꯣ ꯑꯗꯣ ꯀꯩꯅꯣꯕꯨꯗꯤ ꯑꯍꯣꯏ ꯑꯩꯅ ꯁꯣꯝꯅ ꯄꯣꯠꯇꯨ ꯄꯤꯔꯀꯥꯟꯗꯣ ꯑꯗꯨꯗ ꯑꯩꯁꯤ ꯂꯩꯇꯕ ꯇꯟꯖꯥ ꯌꯥꯎꯔꯥꯗꯤ ꯑꯩ ꯌꯥꯎꯔꯗꯤ ꯑꯩ ꯀꯃꯥꯏꯅ ꯇꯧꯅꯤ ꯄꯣꯠꯇꯨ ꯑꯗꯨꯝ ꯃꯐꯝꯗ ꯑꯗꯨꯝ ꯍꯟꯈꯤꯗꯣꯏꯔ ꯑꯗꯨ ꯅꯠꯇ꯭ꯔ ꯀꯃꯥꯏꯅ ꯇꯧꯅꯤ

ꯑꯣ ꯑꯣ

ꯑꯣ ꯑꯗꯨꯏꯗꯤ ꯀꯩꯅꯣ ꯇꯧ ꯑꯩ ꯌꯥꯔꯤꯈꯩ ꯆꯠꯊꯣꯛꯇꯅꯤꯡꯉꯥꯏ ꯇꯧꯔꯒꯦ ꯍꯣꯏ ꯍꯣꯏ ꯐꯔꯦ ꯐꯔꯦ ꯑꯗꯨꯗꯤ ꯍꯣꯏ ꯍꯣꯏ ꯌꯥꯔꯦ ꯌꯥꯔꯦ ꯐꯔꯦ ꯑꯩ ꯊꯝꯖꯔꯒꯦꯀꯣ ꯑꯗꯨꯗꯤ